ꯑꯩꯈꯣꯏꯅ ꯉꯥ ꯐꯥꯕ ꯃꯇꯝꯗ ꯄꯥꯝꯕꯩ ꯃꯌꯥꯝ ꯑꯃ ꯁꯤꯖꯤꯟꯅꯩ ꯑꯗꯨꯕꯨ ꯑꯌꯥꯝꯕꯅꯗꯤ ꯏꯟꯒꯨꯝꯕ ꯑꯩꯈꯣꯏꯒꯤ ꯏꯟ ꯑꯁꯤ ꯑꯩꯍꯣꯏ ꯍꯥꯄꯥ ꯑꯅ ꯍꯥꯏꯕ ꯑꯩꯈꯣꯏꯒꯤ ꯑꯗꯨꯝꯕꯗꯨ ꯁꯦꯝꯃꯒ ꯇꯥꯏꯁꯤꯟꯅꯔꯒ ꯑꯩꯈꯣꯏꯅ ꯉꯥꯁꯤ ꯑꯌꯥꯝꯕ ꯃꯇꯝꯗ ꯈꯣꯜꯂꯤ ꯑꯇꯩ ꯑꯇꯩ ꯐꯥꯕꯁꯨ ꯌꯥꯎꯋꯤ ꯌꯥꯎꯔꯒꯁꯨ ꯑꯩꯈꯣꯏꯒꯤ ꯐꯥꯕ ꯃꯇꯝꯗ ꯂꯥꯡꯒꯨꯝꯕ ꯂꯨꯒꯨꯝꯕ ꯁꯤꯖꯤꯟꯅꯩ ꯁꯤꯖꯤꯟꯅꯕꯗ ꯑꯩꯈꯣꯏꯒꯤ ꯉꯥ ꯑꯩꯈꯣꯏꯒꯤ ꯐꯥꯔꯕ ꯃꯇꯨꯡꯗ ꯑꯩꯈꯣꯏꯅ ꯒ꯭ꯌꯥꯁꯇ ꯑꯩꯈꯣꯏꯒꯤ ꯆꯦꯔꯪ ꯑꯩꯈꯣꯏꯒꯤ ꯒ꯭ꯌꯥꯁ ꯍꯥꯞꯂꯒ ꯑꯗꯨꯗ ꯉꯥꯁꯤ ꯃꯄꯥꯡꯒꯟ ꯁꯤꯗꯅꯉꯥꯏ ꯒꯤꯗꯃꯛꯇ ꯑꯩꯈꯣꯏꯅ ꯄꯨꯔꯛꯏ ꯑꯗꯨꯒ ꯀꯩꯊꯦꯜꯗ ꯑꯩꯈꯣꯏꯅ ꯌꯣꯜꯂꯤ ꯌꯣꯜꯂꯤꯕꯁꯤ ꯑꯩꯈꯣꯏꯅ ꯑꯇꯩ ꯑꯇꯩ ꯉꯥ ꯑꯇꯩ ꯑꯇꯩꯁꯨ ꯃꯌꯥꯝ ꯑꯃ ꯊꯥꯎꯏ ꯑꯗꯨꯒ ꯃꯅꯥꯛ ꯅꯛꯄꯗ ꯑꯩꯈꯣꯏꯅ ꯕꯖꯥꯔ ꯑꯩꯈꯣꯏꯒꯤ ꯅꯨꯡꯐꯧ ꯕꯖꯥꯔ ꯑꯗꯒꯤ ꯋꯥꯡꯖꯤꯡ ꯕꯖꯥꯔ ꯑꯩꯈꯣꯏꯒꯤ ꯀꯩꯊꯦꯟ ꯑꯅꯛ ꯑꯅꯛꯄ ꯈꯔ ꯑꯗꯨꯝ ꯑꯗꯨꯝꯕꯗꯨꯗ ꯑꯩꯈꯣꯏꯅ ꯊꯥꯏ ꯑꯗꯨꯃꯥꯏꯅ ꯇꯧꯔꯒ ꯑꯩꯈꯣꯏꯅ ꯌꯣꯜꯂꯤ